ꯑꯩ ꯏꯁꯥꯅ ꯂꯥꯏꯌꯦꯡꯕꯁꯦ ꯏꯁꯥꯁꯦ ꯀꯔꯤꯒꯨꯝꯕ ꯅꯥꯕ ꯇꯥꯔꯒꯗꯤ ꯑꯩ ꯏꯁꯥ ꯂꯥꯏꯌꯦꯡꯕꯁꯦ ꯑꯅꯥ ꯂꯥꯏꯌꯦꯡꯁꯪꯗ ꯆꯠꯂꯒ ꯍꯣꯁꯄꯤꯇꯥꯜꯗ ꯆꯠꯂꯒ ꯂꯥꯏꯌꯦꯡꯕꯅ ꯄꯥꯝꯖꯩ ꯌꯨꯝꯗ ꯂꯥꯏꯌꯦꯡꯕꯁꯦ ꯑꯩ ꯈꯤꯇꯪꯗꯤ ꯅꯨꯡꯉꯥꯏꯖꯗꯦ ꯌꯨꯝꯗ ꯂꯥꯏꯌꯦꯡꯕ ꯍꯥꯏꯔꯒꯅ ꯑꯩꯈꯣꯏꯒꯤ ꯐꯦꯚꯔꯒꯨꯝꯕ ꯇꯧꯕ ꯑꯗꯒꯤ ꯁꯤꯒꯨꯝꯕ ꯃꯇꯝꯗ ꯇꯧꯔꯒꯗꯤ ꯑꯩꯈꯣꯏ ꯏꯁꯤꯡ ꯑꯁꯥꯕ ꯍꯛꯆꯥꯡ ꯏꯪꯍꯟꯗꯕ ꯍꯩꯔꯥ ꯆꯥꯁꯤꯟꯗꯕ ꯑꯗꯨꯒ ꯁꯨꯃꯥꯏꯅ ꯇꯧꯕꯤꯕ ꯑꯗꯨꯒ ꯀꯔꯤꯒꯨꯝꯕ ꯏꯁꯥꯁꯦ ꯅꯨꯡꯉꯥꯏꯇꯕ ꯌꯥꯝ ꯀꯟ ꯅꯨꯡꯉꯥꯏꯇꯕ ꯑꯣꯏꯔꯒꯗꯤ ꯍꯣꯁꯄꯤꯇꯥꯜꯗ ꯆꯠꯄꯤꯔꯒ ꯍꯣꯁꯄꯤꯇꯥꯜ ꯆꯠꯄꯅ ꯄꯥꯝꯖꯩ ꯃꯔꯝꯗꯤ ꯀꯩꯒꯤꯅꯣꯗ ꯑꯩꯅ ꯅꯥꯔꯤꯕ ꯂꯩꯅꯥꯁꯦ ꯇꯦꯁ ꯅꯨꯡ ꯇꯧꯊꯣꯛꯇꯅ ꯑꯗꯒꯤ ꯀꯗꯥꯏꯗ ꯅꯥꯔꯤꯅꯣ ꯀꯩꯗꯧꯔꯤꯅꯣ ꯀꯔꯣꯝꯗ ꯁꯣꯏꯔꯤꯅꯣ ꯍꯥꯏꯕꯗꯣ ꯇꯦꯁ ꯇꯧꯔꯒ ꯔꯤꯄ꯭ꯣꯔꯠꯇꯨ ꯂꯣꯏꯅ ꯈꯪꯉꯀꯥꯟꯗ ꯍꯤꯗꯥꯛ ꯂꯥꯡꯊꯛ ꯊꯥꯔꯒ ꯑꯩꯒꯤ ꯍꯛꯆꯥꯡꯁꯦ ꯏꯈꯪ ꯈꯪꯍꯧꯗꯅ ꯀꯪꯈꯠꯍꯜꯂꯒ ꯌꯥꯝ ꯑꯊꯨꯕ ꯃꯇꯝꯗ ꯐꯍꯟꯗꯅ ꯍꯤꯗꯥꯛ ꯂꯥꯡꯊꯛ ꯊꯥꯔꯒ ꯐꯍꯟꯗꯅ ꯇꯧꯔꯒ ꯑꯩ ꯏꯁꯥꯁꯦ ꯀꯪꯈꯠꯄꯅ ꯄꯥꯝꯖꯩ ꯑꯗꯨꯅ ꯑꯩꯗꯤ ꯑꯩꯅ ꯀꯔꯤꯒꯨꯝꯕ ꯑꯅꯥꯕ ꯑꯅꯥꯕ ꯂꯥꯏꯌꯦꯡꯕꯒꯤꯗꯃꯛꯇ ꯍꯥꯏꯔꯒꯗꯤ ꯌꯨꯝꯗ ꯌꯦꯡꯕꯁꯦ ꯍꯣꯏ ꯈꯔꯕꯨꯗꯤ ꯐꯅꯔꯒꯁꯨ ꯍꯣꯁꯄꯤꯇꯥꯜꯗ ꯆꯠꯂꯒ ꯂꯥꯏꯌꯦꯡꯕꯅ ꯄꯥꯝꯖꯩ